ꯁꯦꯝꯄꯨ ꯂꯩꯗꯣꯔꯤꯔꯣ ꯑꯗꯨꯗꯤ ꯗꯣꯞꯇꯣ ꯑꯗꯨꯏꯗꯣ ꯑꯣꯏꯅ ꯇꯧ ꯗꯣꯞꯇꯣ ꯌꯥꯝ ꯅꯨꯡꯉꯥꯏꯕꯅꯦ ꯑꯗꯨꯏ ꯑꯗꯨꯏ ꯃꯊꯛꯇꯅꯦ ꯗꯣꯞꯇꯣ ꯑꯁꯤꯒꯤ ꯗꯨꯀꯥꯟꯁꯤꯗꯅꯦ ꯕꯥꯏ ꯋꯥꯟ ꯒꯦꯠ ꯋꯥꯟ ꯐ꯭ꯔꯤ ꯂꯩꯍꯧꯕꯅꯤ ꯑꯗꯨꯏ ꯃꯊꯛꯇꯅꯦ ꯀꯟꯗꯤꯁꯅꯔ ꯃꯆꯥ ꯑꯝꯁꯨ ꯍꯥꯞꯐꯧꯕꯅꯦ ꯃꯃꯜꯁꯨꯅꯦ ꯄꯨꯔꯥ ꯇꯪꯈꯥꯏ ꯑꯃ ꯇꯥꯍꯧꯕꯅꯤ ꯐꯥꯏꯕ ꯍꯟꯗ꯭ꯔꯦꯠ ꯑꯦꯝ ꯃꯦꯜꯒꯤ ꯃꯃꯜꯗꯣ ꯂꯨꯄꯥ ꯆꯅꯤ ꯌꯥꯡꯈꯩ ꯈꯛꯇꯅꯤ ꯄꯤꯍꯧꯔꯤꯗꯣ ꯑꯗꯨ ꯂꯩꯗꯅ ꯀꯩ ꯂꯩꯒꯦ ꯍꯥꯏꯅꯣ ꯁꯤꯖꯤꯟꯅꯕꯁꯨ ꯅꯨꯡꯉꯥꯏꯕ ꯃꯅꯝꯁꯨ ꯈꯨꯅꯨꯡꯁꯤ ꯑꯃ ꯅꯨꯡꯁꯤꯕ ꯑꯗꯨꯏ ꯃꯊꯛꯇ ꯀꯟꯗꯤꯁꯅꯔꯁꯨ ꯍꯥꯞꯆꯔꯕ ꯄꯩꯁꯥ ꯑꯃꯐꯧ ꯇꯤꯡꯉꯔꯣꯏ ꯑꯗꯨ ꯑꯣꯏꯅ ꯂꯩꯌꯨꯀꯣ ꯂꯩꯗꯣꯏ ꯑꯣꯏꯔꯗꯤ